ꯍꯧꯖꯤꯛ ꯍꯧꯖꯤꯛꯇꯤ ꯑꯗꯨꯝ ꯏꯟꯗꯤꯌꯥ ꯗ ꯇ꯭ꯔꯥꯚꯦꯜ ꯇꯧꯕ ꯑꯗꯨꯝ ꯅꯨꯡꯉꯥꯏꯌꯦ ꯑꯩꯈꯣꯏꯒꯤ ꯏꯁꯇꯦꯠꯇꯒꯤ ꯑꯗꯨꯝ ꯃꯄꯥꯟ ꯊꯣꯛꯄ ꯆꯠꯊꯣꯛ ꯆꯠꯁꯤꯟ ꯇꯧꯕꯁꯨ ꯒꯥꯔꯤ ꯕꯔꯥꯒꯨꯝꯕ ꯑꯗꯨꯝ ꯌꯥꯏ ꯃꯃꯟ ꯌꯥꯝ ꯇꯥꯡꯕꯁꯨ ꯅꯠꯇꯦ ꯑꯗꯨꯝ ꯆꯥꯕꯅꯦ ꯑꯗꯨꯝ ꯃꯤ ꯃꯌꯥꯝ ꯕꯁꯀꯨꯝꯕ ꯇ꯭ꯔꯦꯟꯗꯁꯨ ꯑꯗꯨꯝ ꯆꯠꯄ ꯌꯥꯏ ꯐ꯭ꯂꯥꯏꯠ ꯇꯤꯛꯀꯦꯠꯀꯨꯝꯕꯁꯨ ꯑꯗꯨꯝ ꯇꯧꯔꯒ ꯑꯗꯨꯝ ꯃꯃꯟ ꯆꯥꯕꯅꯦ ꯍꯧꯖꯤꯛꯀꯥꯟꯗꯤ

ꯑꯗꯨꯝ ꯃꯄꯥꯟ ꯊꯣꯛꯅꯤꯡꯉꯥꯏꯁꯨ ꯑꯗꯨꯝ ꯕꯔꯥꯁꯦ ꯑꯗꯨꯝ ꯌꯥꯏ ꯕꯁ ꯇꯨꯔ ꯇ꯭ꯔꯦꯟꯒꯨꯝꯕ ꯐ꯭ꯂꯥꯏꯠꯀꯨꯝꯕ ꯑꯗꯨꯝ ꯇꯦꯛꯁꯤ ꯀꯔꯤ ꯀꯔꯤꯅꯣ ꯇꯨꯔꯤꯁꯀꯨꯝꯕ ꯑꯗꯨꯝ ꯃꯃꯟꯗꯤ ꯑꯗꯨꯝ ꯌꯥꯏꯌꯦ ꯍꯧꯖꯤꯛꯀꯥꯟꯗꯣ

ꯗꯤꯁꯇ꯭ꯔꯤꯛ ꯁꯨ ꯑꯗꯨꯝ ꯆꯠꯄ ꯅꯨꯡꯉꯥꯏꯌꯦ ꯁꯦꯅꯥꯄꯇꯤ ꯇꯨ ꯏꯝꯐꯥꯜ ꯏꯝꯐꯥꯜ ꯇꯨ ꯗꯤꯃꯥꯄꯨꯔ ꯑꯗꯨꯝ ꯕꯁ ꯕꯔꯥ ꯃꯃꯟ ꯑꯗꯨꯝ ꯆꯥꯏꯌꯦ ꯌꯥꯝꯗꯦ ꯃꯤꯌꯥꯝ ꯑꯗꯨꯝ ꯆꯠꯄꯅꯦ ꯇ꯭ꯔꯥꯟꯁꯄ꯭ꯣꯔꯠ ꯑꯗꯨꯝ ꯆꯠꯄ

ꯃꯃꯟꯗꯤ ꯑꯗꯨꯝ ꯌꯥꯏꯌꯦ